ꯁꯦꯜꯐ ꯍꯦꯜꯞ ꯒ꯭ꯔꯨꯞꯀꯤ ꯑꯦꯁ ꯍꯩꯁ ꯖꯤꯒꯤ ꯃꯇꯥꯡꯗ ꯑꯩꯅ ꯍꯥꯏꯅꯤꯡꯕꯗꯤ ꯑꯩꯈꯣꯏ ꯅꯨꯄꯤꯒꯤꯗꯃꯛꯇꯗꯤ ꯑꯩꯈꯣꯏꯒꯤ ꯈꯨꯗꯣꯡ ꯆꯥꯕ ꯁꯤꯟꯐꯝ ꯍꯥꯏꯔꯗꯤ ꯊꯕꯛ ꯁꯤꯟꯐꯝ ꯍꯥꯏꯔꯗꯤ ꯀꯩꯅꯣ ꯍꯦꯟꯂꯨꯝ ꯄ꯭ꯔꯗꯛꯁꯦ ꯁꯤꯅ ꯕꯦꯁꯅꯦ ꯍꯥꯏꯅ ꯈꯜꯂꯤ ꯃꯔꯝꯗꯤ ꯌꯨꯝ ꯄꯥꯟꯕ ꯃꯇꯨꯡꯗ ꯑꯣꯏꯔꯁꯨ ꯂꯥꯏꯔꯤꯛ ꯇꯝꯅ ꯇꯝꯅ ꯑꯣꯏꯔꯁꯨ ꯌꯨꯝꯗ ꯍꯧꯖꯤꯛꯀꯤ ꯍꯦꯟꯂꯨꯝꯒꯤ ꯐꯤꯁꯥꯅꯕ ꯐꯤꯁꯥꯀꯣꯟꯗꯣ ꯂꯩꯔꯗꯤ ꯑꯩꯈꯣꯏ ꯑꯗꯨꯗ ꯐꯤ ꯁꯥꯔꯒ ꯌꯨꯝꯗ ꯂꯥꯏꯔꯤꯛ ꯄꯥꯕ ꯃꯇꯝꯁꯨ ꯐꯪꯒꯅꯤ ꯑꯗꯨꯒ ꯌꯨꯝꯒꯤ ꯃꯧ ꯑꯣꯏꯕꯁꯤꯡꯅꯁꯨ ꯊꯕꯛꯁꯤꯡ ꯂꯣꯏꯅꯃꯛ ꯊꯕꯛꯁꯤꯡ ꯂꯣꯏꯅꯃꯛ ꯇꯧꯕ ꯃꯇꯨꯡꯗꯁꯨ ꯑꯗꯨꯒꯤ ꯊꯕꯛꯇꯣ ꯍꯦꯟꯂꯨꯝ ꯐꯤꯁꯥꯕꯗꯣ ꯑꯗꯨ ꯑꯗꯨꯝ ꯇꯧꯕ ꯌꯥꯏ ꯑꯗꯨꯅ ꯑꯁꯤꯒꯤꯁꯦ ꯕꯦꯁꯅꯦ ꯍꯥꯏꯅ ꯑꯩꯒꯤ ꯃꯣꯠꯇ ꯊꯝꯅꯤꯡꯏ ꯃꯔꯝꯗꯤ ꯑꯩꯅ ꯍꯥꯏꯕꯒꯨꯝꯅ ꯑꯁꯤꯗꯤ ꯌꯨꯝꯗꯁꯨ ꯇꯧꯕ ꯌꯥꯕ ꯊꯕꯛ ꯑꯗꯨꯒ ꯃꯧꯅꯁꯨ ꯂꯩꯁꯥꯕꯨꯅꯁꯨ ꯇꯧꯕ ꯌꯥꯕ ꯊꯕꯛ ꯑꯁꯤꯅꯤ ꯍꯥꯏꯅ ꯑꯩꯅ ꯈꯜꯂꯦ ꯑꯗꯨꯒ ꯁꯤꯅ ꯄꯩꯁꯥꯁꯨ ꯌꯥꯝ ꯊꯣꯛꯑꯦ ꯃꯔꯝꯗꯤ ꯑꯩꯈꯣꯏ ꯑꯁꯤꯅ ꯑꯩꯈꯣꯏꯅ ꯃꯃꯜ ꯇꯥꯡꯕ ꯑꯣꯏꯔꯣ ꯃꯃꯜ ꯍꯣꯡꯕ ꯑꯣꯏꯔꯣ ꯑꯗꯨꯁꯤꯡꯗꯣ ꯁꯥꯔꯒ ꯌꯣꯟꯕ ꯃꯇꯝꯗ ꯑꯁꯤꯁꯤꯡꯁꯤꯗꯤ ꯂꯣꯏꯅꯃꯛ ꯃꯤꯅꯁꯨ ꯂꯧꯕꯤꯅꯤꯡꯉꯦ ꯑꯗꯨꯒ ꯏꯁꯄꯤꯁꯦꯜꯂꯤ ꯃꯅꯤꯄꯨꯔꯗꯗꯤ ꯁꯤꯅ ꯕꯦꯁ ꯋꯨꯃꯦꯟꯁꯤꯡꯒꯤꯗꯃꯛꯇ ꯑꯣꯏ ꯍꯥꯏꯅ ꯑꯩꯒꯤ ꯃꯣꯠ ꯍꯥꯏꯖꯔꯤ